ꯐꯦꯟ ꯑꯃꯁꯨ ꯗꯔꯀꯥꯔ ꯑꯣꯏꯔꯤ ꯍꯛꯆꯥꯡ ꯁꯥꯒꯠꯄꯗ ꯏꯪꯊꯍꯟꯅꯕ ꯅꯨꯡꯁꯥ ꯃꯍꯤ ꯃꯌꯥꯏꯁꯤ ꯀꯜꯂꯛꯑꯕꯅꯤꯅ ꯁꯥꯕꯁꯨ ꯍꯦꯟꯒꯠꯂꯤ ꯑꯗꯨꯅ ꯍꯛꯆꯥꯡ ꯏꯪꯊꯅꯕ ꯐꯦꯟ ꯗꯔꯀꯥꯔ ꯑꯣꯏꯌꯦ ꯑꯗꯨꯒꯤ ꯃꯊꯛꯇ ꯃꯣꯕꯥꯏꯜ ꯆꯥꯔꯖ ꯇꯧꯗꯕ ꯌꯥꯗꯦ ꯁꯤꯁꯨ ꯃꯔꯝ ꯑꯃ ꯑꯣꯏꯔꯤ ꯍꯤꯔꯝ ꯈꯨꯗꯤꯡꯗ ꯃꯩꯁꯤ ꯑꯗꯨꯛꯀꯤ ꯃꯇꯤꯛ ꯗꯔꯀꯥꯔ ꯑꯣꯏꯔꯤ ꯏꯪꯕ ꯀꯥꯟꯗꯅ ꯍꯤꯇꯔ ꯗꯔꯀꯥꯔ ꯑꯣꯏꯔꯤ ꯍꯛꯆꯥꯡ ꯁꯥꯒꯠꯅꯕ ꯍꯧꯖꯤꯛꯇꯤ ꯆꯥꯎꯈꯠꯂꯕ ꯂꯩꯕꯥꯛ ꯑꯣꯏꯔꯕꯅꯤꯅ ꯒꯥꯔꯤ ꯀꯌꯥꯁꯨ ꯏꯂꯦꯛꯇ꯭ꯔꯤꯛ ꯆꯥꯔꯖ ꯇꯧꯔꯒ ꯊꯧꯅꯔꯤ ꯑꯗꯨꯅ ꯍꯧꯖꯤꯛꯇꯤ ꯏꯂꯦꯛꯇ꯭ꯔꯤꯛꯀꯤ ꯃꯊꯧꯁꯤ ꯌꯥꯝ ꯇꯥꯏ ꯏꯂꯦꯛꯇ꯭ꯔꯤꯛ ꯌꯥꯎꯗ꯭ꯔꯗꯤ ꯑꯩꯈꯣꯏꯁꯤ ꯑꯋꯥꯕ ꯑꯃ ꯑꯗꯨꯝ ꯑꯣꯏꯒꯗꯧꯔꯤꯅꯤ